ꯇ꯭ꯔꯦꯟ ꯇꯤꯀꯦꯠ ꯑꯃꯈꯛ ꯑꯩꯈꯣꯏꯗ ꯚꯧꯆꯔ ꯑꯃ ꯐꯥꯎꯋꯦꯅ ꯍꯥꯏ ꯇꯥꯏ ꯑꯩ ꯈꯪꯉꯤ ꯑꯗꯨ ꯚꯣꯆꯔꯁꯦ ꯌꯨꯁ ꯇꯧꯗ꯭ꯔꯒ ꯑꯩꯉꯣꯟꯗ ꯀꯩ ꯀꯥꯟꯅꯕ ꯍꯥꯏꯗꯤ ꯀꯔꯝꯕ ꯀꯔꯝꯕ ꯀꯥꯟꯅꯕ ꯐꯪꯒꯗ꯭ꯔꯥ ꯑꯗꯨꯁꯦ ꯑꯝꯇ ꯈꯪꯗꯣꯛꯄ ꯌꯥꯒꯗ꯭ꯔꯥ ꯀꯩꯒꯨꯝꯕ ꯑꯩꯅ ꯈꯪꯗꯣꯛꯅꯤꯡꯕ ꯍꯥꯏꯗꯤ ꯑꯩꯅ ꯀꯥꯟꯅꯕ ꯑꯩꯉꯣꯟꯗꯒꯤ ꯀꯔꯤ ꯂꯧꯕ ꯌꯥꯕ ꯂꯩꯕ ꯌꯥꯕ ꯄꯣꯠ ꯆꯩ ꯈꯔ ꯂꯧꯖꯅꯤꯡꯕ ꯂꯩꯕꯒꯤ ꯑꯩ ꯃꯗꯨꯒꯤ ꯀꯣꯗꯁꯦ ꯌꯨꯁ ꯇꯧꯔꯒ ꯄꯩꯁꯥ ꯀ꯭ꯌꯥꯝ ꯐꯪꯒꯗꯒꯦ ꯑꯗꯨꯁꯦ ꯈꯪꯅꯤꯡꯉꯤ ꯑꯝꯇ ꯑꯗꯨ ꯈꯪꯂꯒꯗꯤ ꯄꯥꯝꯖꯩ ꯑꯗꯨ ꯂꯧꯅꯤꯡꯉꯤ ꯂꯧꯅꯤꯡꯕꯒꯤ ꯀꯣꯜ ꯇꯧꯖꯔꯛꯄꯅꯤ ꯑꯗꯨꯒꯤꯗꯃꯛꯇ ꯑꯣꯏꯖꯕꯅꯤ ꯑꯗꯨꯅ ꯄ꯭ꯂꯤꯁ ꯑꯩꯒꯤ ꯑꯩꯅ ꯍꯥꯏꯖꯔꯤꯕ ꯑꯁꯤꯗ ꯈꯃꯦꯟ ꯂꯨꯆꯪꯅ ꯑꯝꯇ ꯌꯦꯡꯕꯤꯌꯨꯅ ꯄꯥꯝꯖꯩ ꯑꯗꯨꯅ ꯑꯝꯇ ꯂꯣꯏꯖꯅꯤꯡꯉꯤ